ꯄꯥꯎꯒꯤ ꯃꯤꯗꯤꯌꯥꯒꯤ ꯃꯇꯦꯡꯅ ꯑꯗꯨꯝ ꯂꯧꯃꯤꯁꯤꯡ ꯑꯃꯁꯨꯡ ꯂꯥꯏꯔꯕ ꯃꯌꯥꯝꯒꯤ ꯃꯇꯦꯡ ꯌꯥꯝꯅ ꯄꯥꯡꯉꯦꯅ ꯍꯥꯏꯖꯅꯤꯡꯏ ꯃꯔꯝꯗꯤ ꯄꯥꯎꯗ ꯁꯟꯗꯣꯛꯏꯕ ꯑꯩꯈꯣꯏ ꯊꯕꯛꯀꯤ ꯂꯩꯔꯤꯕ ꯑꯍꯥꯡꯕꯒꯨꯝꯕ ꯑꯣꯄꯣꯆꯨꯅꯤꯇꯤ ꯑꯄ꯭ꯂꯥꯏ ꯇꯧꯁꯤꯟꯕ ꯌꯥꯕ ꯃꯌꯥꯝꯁꯨ ꯄꯥꯎꯒꯤ ꯄꯥꯎꯗ ꯑꯩꯅ ꯑꯗꯨꯝ ꯇꯥꯕꯒꯤ ꯃꯇꯨꯡ ꯏꯟꯅꯁꯨ ꯑꯗꯨꯝ ꯑꯩꯈꯣꯏ ꯉꯥꯏꯕ ꯃꯤꯁꯨ ꯃꯌꯥꯝ ꯂꯩꯔꯤꯅꯤ ꯑꯦꯛꯖꯥꯝ ꯔꯤꯖꯜꯀꯨꯝꯕ ꯍꯥꯏꯗꯣꯛꯄꯁꯨ ꯑꯗꯨꯝ ꯄꯥꯎ ꯄꯥꯎꯗ ꯍꯥꯏꯗꯣꯛꯄ ꯑꯗꯨꯝ ꯉꯥꯏꯅꯔꯤꯅꯦ ꯑꯗꯨꯒ ꯑꯃꯁꯨꯡ ꯑꯗꯨꯝ ꯂꯧꯃꯤꯁꯤꯡꯒꯤ ꯍꯥꯏꯔꯨꯔꯗꯤ ꯄꯥꯎ ꯃꯦꯗꯤꯌꯥꯗ ꯂꯩꯔꯤꯕ ꯍꯧꯖꯤꯛ ꯃꯣꯏꯒꯤ ꯄ꯭ꯔꯣꯒ꯭ꯔꯥꯝ ꯀꯌꯥ ꯂꯧꯃꯤꯁꯤꯡꯒꯤ ꯃꯇꯦꯡ ꯄꯥꯡꯅꯕ ꯍꯥꯔ ꯀꯃꯥꯏꯅ ꯆꯥꯏꯗꯣꯏꯅꯣ ꯈꯣꯠꯇꯣꯏꯅꯣ ꯍꯥꯏꯕ ꯀꯔꯝꯕ ꯃꯅꯥ ꯃꯁꯤꯡꯁꯤ ꯊꯥꯕ ꯅ ꯆꯥꯟꯅꯒꯅꯤ ꯀꯔꯝꯕ ꯃꯅꯥ ꯃꯁꯤꯡ ꯊꯥꯕꯅ ꯍꯦꯟꯅ ꯄꯩꯁꯥ ꯐꯪꯅꯤ ꯍꯥꯏꯕꯒꯨꯝꯕ ꯀꯣ ꯁꯤꯒꯨꯝꯕ ꯄꯣꯒ꯭ꯔꯥꯝꯁꯤꯡ ꯑꯃꯁꯨꯡ ꯑꯗꯨꯝ ꯍꯦꯜꯂꯣ ꯗꯣꯛꯇꯔ ꯍꯥꯏꯔꯤꯕ ꯄ꯭ꯔꯣꯒ꯭ꯔꯥꯝꯒꯨꯝꯕꯅꯆꯤꯡꯕꯁꯤꯗ ꯑꯗꯨꯝ ꯗꯣꯛꯇꯔꯒ ꯂꯥꯛꯑꯒ ꯑꯅꯥꯕ ꯃꯌꯥꯝꯁꯦ ꯑꯗꯨꯝ ꯀꯥ ꯍꯦꯟꯅ ꯑꯗꯨꯝ ꯐꯔꯁ ꯑꯦꯠ ꯂꯦꯕꯦꯜ ꯐꯥꯎꯕꯒꯤ ꯑꯣꯏꯅꯗꯤ ꯃꯣꯏꯅ ꯑꯗꯨꯝ ꯏꯟꯐꯣꯔꯃꯦꯁꯟꯁꯦ ꯐꯖꯅ ꯄꯤꯕꯤꯕꯅꯤꯅ ꯌꯨꯝꯗ ꯂꯥꯌꯦꯡꯕ ꯌꯥꯕꯒꯤ ꯈꯨꯗꯣꯡꯆꯥꯕꯁꯨ ꯄꯤꯖꯩ ꯑꯗꯨꯅ ꯃꯔꯝ ꯑꯣꯏꯔꯀꯥꯟꯗ ꯄꯥꯎꯒꯤ ꯃꯇꯦꯡꯅ ꯏꯁꯥꯒꯤ ꯆꯥꯎꯈꯠ ꯊꯧꯔꯥꯡꯁꯦ ꯌꯥꯝꯅ ꯂꯧꯈꯠꯄ ꯌꯥꯏꯌꯦꯅ ꯍꯥꯏꯖꯅꯤꯡꯏ